ꯍꯜꯂꯣ ꯀꯀꯥ ꯂꯥꯁ ꯄꯤꯛ ꯑꯩꯈꯣꯏ ꯀꯀꯥꯒꯤ ꯃꯆꯥꯒꯤ ꯕꯥꯔꯠ ꯁꯥꯔꯇꯤꯐꯤꯀꯦꯠ ꯂꯧꯕ ꯂꯥꯛꯄꯗꯨ ꯑꯗꯨꯗꯣ ꯌꯨꯝꯗ ꯃꯤꯁꯄ꯭ꯂꯦꯁ ꯇꯧꯈ꯭ꯔꯦ ꯑꯗꯨ ꯊꯤꯕ ꯐꯪꯗ꯭ꯔꯦ ꯌꯥꯔꯒꯗꯤ ꯅꯪꯅ ꯑꯦꯁ ꯗꯤ ꯑꯣ ꯑꯣꯐꯣꯁꯇꯔꯥ ꯅꯠꯇ꯭ꯔꯒ ꯃꯣꯏ ꯑꯥ ꯗꯦꯠ ꯑꯣꯐ ꯕꯥꯔꯠ ꯁꯥꯔꯇꯤꯐꯤꯀꯦꯠ ꯂꯧꯊꯣꯛꯅꯉꯥꯏ ꯑꯣꯐꯤꯁꯇ ꯑꯝꯇ ꯊꯤꯕꯤꯔꯝꯃꯣ ꯉꯁꯥꯏꯗꯤ ꯃꯥꯒꯤ ꯏꯁꯀꯣꯂꯔꯁꯤꯞꯇ ꯑꯗꯨ ꯃꯌꯥꯝꯗꯣ ꯆꯪꯉꯦ ꯆꯦ ꯆꯥꯡ ꯃꯌꯥꯝꯁꯤ ꯆꯪꯂꯛꯑꯦ ꯑꯗꯨ ꯌꯥꯎꯗ꯭ꯔꯗꯤ ꯑꯃꯨꯛꯀ ꯌꯥꯔꯣꯏ ꯍꯥꯏꯔꯦ ꯑꯗꯨꯅ ꯌꯥꯔꯒꯗꯤ ꯅꯪꯅ ꯑꯊꯨꯕꯗ ꯅꯠꯇ꯭ꯔꯒ ꯊꯤꯌꯣ ꯍꯥꯡꯆꯤꯠ ꯐꯥꯎꯕꯗ ꯅꯪꯅ ꯌꯥꯔꯒꯗꯤ ꯁꯦꯝꯕꯤꯕ ꯑꯃ ꯅꯠꯇ꯭ꯔꯒ ꯂꯧꯊꯣꯛꯄꯤꯔꯒ ꯃꯥꯒꯤ ꯏꯁꯀꯣꯂꯥꯔꯁꯤꯞꯇ ꯃꯇꯦꯡ ꯄꯥꯡꯅꯕ ꯑꯝꯇ ꯍꯦꯜꯞ ꯇꯧꯕꯤꯌꯣ